ꯍꯣꯏ ꯆꯨꯝꯃꯤ ꯏꯁꯀ꯭ꯔꯤꯟ ꯇꯥꯏꯝ ꯍꯦꯟꯕꯅ ꯑꯩꯈꯣꯏ ꯑꯉꯥꯡꯁꯤꯡꯁꯤ ꯑꯥꯎꯠꯗꯣꯔ ꯒꯦꯝꯗ ꯌꯥꯝ ꯁꯥꯟꯅꯕ ꯍꯟꯊꯍꯜꯂꯤ ꯃꯁꯤ ꯌꯥꯝ ꯐꯠꯇꯕꯅꯤ ꯑꯩꯈꯣꯏ ꯑꯥꯏꯠꯗꯣꯔꯗ ꯁꯥꯟꯅꯕꯁꯤꯅ ꯑꯩꯈꯣꯏꯒꯤ ꯐꯤꯖꯤꯀꯦꯜ ꯑꯦꯛꯇꯤꯚꯤꯇꯤꯁ ꯑꯗꯨꯒ ꯑꯩꯈꯣꯏꯒꯤ ꯕꯣꯗꯤ ꯃꯁꯜ ꯏꯁꯇ꯭ꯔꯦꯡꯒꯨꯝꯕ ꯑꯣꯏꯔꯁꯨ ꯃꯁꯤ ꯃꯁꯤꯅ ꯀꯩꯅꯣ ꯐꯍꯜꯂꯤ ꯏꯁꯀ꯭ꯔꯤꯟ ꯇꯥꯏꯝꯗ ꯃꯇꯝ ꯌꯥꯝ ꯄꯤꯔꯒꯗꯤ ꯑꯩꯈꯣꯏꯒꯤ ꯍꯦꯜꯠꯀꯤ ꯗꯁꯨ ꯁꯣꯛꯄ ꯌꯥꯏ ꯁꯝꯅ ꯍꯥꯏꯗ ꯃꯤꯠ ꯁꯣꯛꯄ ꯑꯣꯏꯔꯣ ꯃꯦꯟꯇꯦꯜꯂꯤ ꯇꯨꯝꯕ ꯌꯥꯔꯛꯇꯕꯒꯨꯝꯕ ꯑꯦꯟꯖꯥꯏꯇꯤꯒꯨꯝꯕ ꯑꯣꯏꯔꯒꯁꯨ ꯒꯨꯝꯕ ꯂꯥꯛꯄ ꯌꯥꯏ ꯑꯗꯨꯅ ꯌꯥꯔꯤꯃꯈꯩ ꯑꯥꯎꯠꯗꯣꯔꯁꯤ ꯁꯥꯟꯅꯒꯗꯧꯅꯤ ꯑꯥꯎꯠꯗꯣꯔꯁꯤ ꯁꯥꯟꯅꯍꯟꯒꯦꯁꯦ ꯃꯥꯒꯤ ꯃꯃꯥ ꯃꯄꯥꯁꯤꯡꯗꯨꯅ ꯁꯤꯅ ꯏꯟꯀꯔꯦꯖ ꯇꯧꯒꯗꯕꯅꯤ ꯁ꯭ꯀꯨꯜꯁꯤꯡꯒꯤ ꯑꯣꯖꯥꯁꯤꯡ ꯑꯃꯗꯤ ꯃꯔꯤ ꯂꯩꯅꯕ ꯏꯁꯇꯥꯞꯁꯤꯡꯁꯤꯅꯁꯨ ꯃꯣꯏꯗ ꯃꯣꯇꯤꯚꯦꯠ ꯇꯧꯔꯒ ꯑꯌꯥꯝꯕ ꯑꯥꯎꯠꯗꯣꯔꯗ ꯑꯣꯏꯅ ꯑꯩꯈꯣꯏꯅ ꯁꯥꯟꯅꯍꯟꯒꯗꯕꯅꯤ ꯏꯁꯀ꯭ꯔꯤꯟꯒꯤꯗꯤ ꯁꯝꯅ ꯍꯥꯏꯔꯕꯗ ꯑꯩꯈꯣꯏꯅ ꯀꯩꯁꯨ ꯀꯝꯄꯤꯇꯤꯁꯟ ꯑꯣꯏꯔꯣ ꯑꯗꯨꯝꯕꯁꯨ ꯂꯩꯇꯦ ꯑꯥꯎꯠꯗꯣꯔꯗꯗꯤ ꯑꯦꯅꯤ ꯑꯥꯏꯇꯦꯝ ꯑꯃ ꯑꯩꯈꯣꯏꯅ ꯄꯥꯔꯇꯤꯁꯤꯄꯦꯠ ꯏꯁꯇꯦꯠ ꯑꯣꯏꯔꯣ ꯅꯦꯁꯅꯦꯜ ꯑꯣꯏꯔꯣ ꯏꯟꯇꯔꯅꯦꯁꯅꯦꯜ ꯑꯣꯏꯔꯣ ꯇꯧꯕ ꯌꯥꯅꯤ ꯏꯁꯀ꯭ꯔꯤꯟꯗꯗꯤ ꯑꯩꯈꯣꯏ ꯀꯩꯁꯨ ꯇꯧꯅꯗꯦ ꯃꯔꯨꯑꯣꯏꯔꯤꯕꯗꯤ ꯑꯩꯈꯣꯏꯒꯤ ꯑꯥꯎꯠꯗꯣꯔꯗꯗꯤ ꯑꯩꯈꯣꯏꯒꯤ ꯐꯤꯖꯤꯀꯦꯜ ꯒꯨꯏꯜꯗꯁꯨ ꯃꯇꯦꯡ ꯄꯥꯡꯕꯅꯤꯅ ꯃꯁꯤ ꯑꯩꯈꯣꯏꯅ ꯌꯥꯔꯤꯕ ꯃꯈꯩ ꯃꯄꯥ ꯃꯃꯥ ꯃꯄꯥꯁꯤꯡꯁꯤꯗ ꯀꯩꯅꯣ ꯑꯥꯎꯠꯗꯣꯔꯁꯤ ꯁꯥꯟꯅꯍꯜꯂ ꯁꯥꯟꯅꯍꯟꯒꯗꯕꯅꯤ ꯍꯥꯏꯅ ꯑꯩ ꯃꯣꯇꯤꯚꯦꯠ ꯇꯧꯍꯟꯅꯤꯡꯉꯤ